ꯑꯩꯈꯣꯏꯅ ꯐꯤ ꯇꯨꯕ ꯃꯇꯝꯗ ꯌꯦꯇꯨꯝ ꯆꯪꯏ ꯂꯪ ꯆꯪꯏ ꯃꯦꯆꯤꯅ ꯆꯪꯏ ꯑꯗꯨꯒ ꯃꯔꯤꯒꯨꯝꯕ ꯑꯩꯈꯣꯏꯅ ꯐꯤ ꯑꯗꯨꯅ ꯐꯖꯅ ꯂꯣꯟꯒꯦ ꯍꯥꯏꯕ ꯇꯥꯔꯒꯗꯤ ꯏꯝꯕꯣꯏꯗꯔꯤꯁꯨ ꯆꯪꯏ